ꯑꯩꯍꯥꯛꯀꯤ ꯚꯥꯔꯠꯀꯤ ꯃꯍꯩ ꯃꯁꯤꯡ ꯇꯝꯕꯒꯤ ꯃꯑꯣꯡꯁꯦ ꯑꯩ ꯑꯃꯔꯣꯝꯗꯗꯤ ꯐꯩ ꯍꯥꯏꯅ ꯈꯟꯕ ꯑꯗꯨ ꯑꯩ ꯏꯁꯥꯅꯗꯤ ꯑꯗꯨ ꯀꯌꯥ ꯄꯥꯝꯗꯦ ꯀꯔꯤꯅꯣ ꯍꯥꯏꯔꯗꯤ ꯑꯉꯥꯡꯕꯨ ꯂꯥꯏꯔꯤꯛ ꯂꯥꯏꯁꯨ ꯉꯥꯛꯇ ꯂꯥꯏꯔꯤꯛ ꯉꯥꯛꯇ ꯇꯝꯕꯤꯔꯗꯤ ꯐꯠꯇꯦ ꯑꯉꯥꯡꯕꯨ ꯑꯣꯜ ꯔꯥꯎꯟ ꯗꯦꯕꯦꯜꯂꯞꯃꯦꯟ ꯂꯥꯏꯔꯤꯛꯁꯨ ꯇꯝꯕꯤꯕ ꯁꯥꯟꯅꯕꯁꯨ ꯇꯝꯕꯤꯕ ꯑꯃꯨꯛꯀꯁꯨ ꯗꯥꯟꯁꯀꯨꯝꯕ ꯏꯁꯩꯒꯨꯝꯕ ꯑꯗꯨꯝ ꯇꯝꯕꯤꯔꯗꯤ ꯖꯒꯣꯏꯒꯨꯝꯕ ꯏꯁꯩꯒꯨꯝꯕ ꯇꯝꯕꯤꯔꯗꯤ ꯐꯒꯗꯕ ꯑꯗꯨꯕꯨ ꯑꯩꯈꯣꯏꯒꯤ ꯚꯥꯔꯠꯀꯤ ꯏꯖꯨꯀꯦꯁꯟ ꯁꯤꯁꯇꯦꯝ ꯑꯁꯤꯗꯅ ꯃꯍꯩ ꯃꯁꯤꯡ ꯇꯝꯕꯒꯤ ꯃꯑꯣꯡꯗꯨꯅ ꯀꯃꯥꯏꯅ ꯇꯧꯒꯦ ꯍꯥꯏꯔꯗꯤ ꯑꯗꯨ ꯂꯥꯏꯔꯤꯛꯒ ꯂꯥꯏꯔꯤꯛ ꯑꯗꯨꯒꯤ ꯑꯩ ꯈꯔꯗꯤ ꯄꯥꯝꯗꯦ ꯑꯗꯨꯕꯨ ꯍꯧꯖꯤꯛꯀꯥꯟ ꯑꯅꯧꯕ ꯑꯅꯧꯕ ꯁꯤꯁꯇꯦꯝ ꯑꯃ ꯑꯅꯧꯕ ꯁꯤꯁꯇꯦꯝ ꯑꯃ ꯄꯨꯊꯣꯛꯄꯗꯨ ꯑꯗꯨꯗꯤ ꯑꯩ ꯄꯥꯝꯃꯦ ꯑꯩ ꯌꯥꯏ ꯍꯥꯏꯅ ꯑꯩꯅ ꯈꯜꯂꯤ ꯀꯔꯤꯒꯤꯅꯣ ꯍꯥꯏꯗꯤ ꯍꯧꯖꯤꯛ ꯑꯩꯈꯣꯏ ꯚꯥꯔꯠꯀꯤ ꯏꯖꯨꯀꯦꯁꯟꯁ ꯑꯩꯅ ꯇꯥꯕꯗ ꯃꯣꯏꯅ ꯁꯕꯖꯦꯛ ꯑꯉꯥꯡꯁꯤꯡꯅ ꯄꯥꯝꯕ ꯁꯕꯖꯦꯛ ꯑꯃ ꯉꯥꯛꯇ ꯂꯧꯒꯅꯤ ꯍꯥꯏꯅ ꯇꯥꯏꯑꯦ ꯑꯗꯨꯒꯤ ꯑꯩ ꯌꯥꯝ ꯍꯔꯥꯎꯏ ꯀꯔꯤꯒꯤꯅꯣ ꯍꯥꯏꯔꯗꯤ ꯑꯉꯥꯡ ꯈꯔꯗꯤ ꯁꯥꯏꯟꯁ ꯄꯥꯝꯃꯦ ꯑꯗꯨꯕꯨ ꯃꯣꯏꯁꯦ ꯀꯝꯄꯜꯁꯔꯤꯅ ꯁꯣꯁꯦꯜ ꯁꯥꯏꯟꯁꯨ ꯂꯧꯒꯗꯕ ꯑꯣꯏ ꯍꯧꯖꯤꯛꯀꯤ ꯁꯤꯁꯇꯦꯝꯗꯗꯤ ꯑꯗꯨꯕꯨ ꯑꯉꯥꯡ ꯈꯔꯅ ꯁꯣꯁꯦꯜ ꯁꯥꯏꯟꯁ ꯄꯥꯝꯕ ꯑꯃꯨꯛꯀ ꯃꯣꯏꯁꯦ ꯀꯝꯄꯣꯜꯁꯔꯤꯅ ꯁꯥꯏꯟꯁꯨ ꯂꯧꯒꯗꯕ ꯂꯧꯒꯗꯕꯅꯤ ꯑꯗꯨꯒꯤ ꯃꯣꯏꯁꯦ ꯌꯥꯝ ꯋꯥꯏ ꯋꯥꯅ ꯇꯥꯛꯄꯅꯤ ꯑꯗꯨꯕꯨ ꯍꯧꯖꯤꯛꯇꯤ ꯑꯅꯧꯕ ꯁꯤꯁꯇꯦꯝ ꯏꯟꯇ꯭ꯔꯗ꯭ꯌꯨꯁ ꯇꯧꯔꯗꯤ ꯌꯥꯝ ꯐꯥꯒꯅꯤ ꯍꯥꯏꯅ ꯑꯩꯅ ꯈꯜꯂꯤ ꯀꯩꯒꯤꯅꯣ ꯍꯥꯏꯔꯗꯤ ꯃꯁꯥꯅ ꯄꯥꯝꯕ ꯃꯁꯥꯅ ꯇꯧꯅꯤꯡꯕ ꯃꯁꯥꯅ ꯄꯥꯅꯤꯡꯕ ꯑꯗꯨꯗꯣ ꯄꯥꯔꯗꯤ ꯑꯉꯥꯡꯕꯨꯁꯨ ꯃꯣꯏꯕꯨꯁꯨ ꯏꯟꯇꯔꯦꯁ ꯄꯤꯒꯅꯤ ꯍꯥꯏꯅ ꯑꯩꯅ ꯈꯜꯂꯤ ꯑꯗꯨꯒꯤ